ꯍꯥꯏ ꯑꯩꯁꯦ

ꯃꯈꯣꯏ ꯃꯤ ꯃꯌꯥꯝ ꯑꯗꯨ ꯏꯟꯇꯔꯇꯦꯟꯃꯦꯟꯒꯤ ꯆꯤꯡꯂꯩꯌꯦ ꯑꯗꯨꯕꯨ ꯆꯤꯡꯕꯁꯨ ꯆꯤꯡꯉꯦ ꯑꯗꯨꯒ ꯇꯣꯔꯅꯥꯃꯦꯟ ꯆꯤꯡꯕ ꯇꯣꯔꯅꯥꯃꯦꯟ ꯃꯔꯥꯊꯣꯟꯒꯨꯝꯕ ꯑꯗꯨꯁꯨ ꯆꯪꯉꯤ ꯑꯗꯨꯒ ꯍꯧꯖꯤꯛ ꯒ꯭ꯔꯨꯞ ꯃꯃꯤꯡꯁꯦ ꯑꯗꯨꯝ ꯑꯗꯨꯝ ꯒ꯭ꯔꯨꯞ ꯈꯣꯏꯒ ꯆꯤꯡꯕꯅꯤ ꯑꯗꯨꯒ ꯑꯩꯅ ꯇꯣꯔꯅꯥꯃꯦꯟ ꯇꯣꯔꯅꯥꯃꯦꯟꯁꯦ ꯆꯤꯡꯕ ꯑꯁꯦ ꯑꯩꯈꯣꯏꯅ ꯆꯤꯡꯗ ꯇꯣꯔꯅꯥꯃꯦꯟꯒꯤ ꯔꯦꯁꯁꯦ ꯐꯥꯏꯚ ꯇꯨ ꯇꯦꯟ ꯀꯤꯂꯣꯃꯤꯇꯔ ꯆꯦꯜꯂꯅꯤ ꯑꯗꯨ ꯑꯩꯅ ꯑꯦꯛꯄꯔꯤꯌꯦꯟꯁ ꯂꯩꯕꯁꯦ ꯍꯧꯖꯤꯛ ꯆꯦꯟꯕ ꯃꯇꯝꯁꯦ ꯌꯥꯝ ꯅꯨꯡꯉꯥꯏ ꯃꯔꯨꯞꯈꯣꯏꯒ ꯆꯦꯜꯂꯗꯤ ꯅꯣꯛꯂꯒ ꯐꯟ ꯇꯥꯏꯝ ꯌꯥꯝ ꯐꯪꯉꯤ ꯑꯗꯨꯒ ꯇꯣꯔꯅꯥꯃꯦꯟ ꯆꯦꯟꯕ ꯃꯇꯝꯁꯦ ꯑꯩꯈꯣꯏꯒꯤ ꯒꯣꯜꯁꯇꯨ ꯑꯩꯈꯣꯏꯅ ꯆꯦꯟꯕꯒꯤꯗꯃꯛꯁꯦ ꯄ꯭ꯔꯥꯏꯖꯀꯤꯗꯃꯛ ꯗꯃꯛꯀꯤ ꯆꯦꯟꯕꯗꯨ ꯑꯩꯈꯣꯏꯁꯦ ꯑꯩꯁꯦ ꯏꯟꯇꯔꯦꯁ ꯌꯥꯝ ꯂꯩ ꯑꯗꯨ ꯇꯣꯔꯅꯥꯃꯦꯟ ꯃꯔꯥꯊꯣꯟꯒꯨꯝꯕ ꯆꯦꯟꯕꯁꯦ ꯑꯗꯨ ꯑꯩꯁꯦ ꯋꯥꯟ ꯋꯥꯟ ꯑꯃꯨꯔꯛꯁꯦ ꯄ꯭ꯔꯥꯏꯖꯁꯨ ꯄꯥꯏꯈ꯭ꯔꯦ ꯁ꯭ꯀꯨꯜꯒꯤ ꯇꯣꯔꯅꯥꯃꯦꯟ ꯃꯔꯥꯊꯣꯟꯗ ꯑꯗꯨ ꯑꯩꯅ ꯑꯦꯛꯁꯄꯔꯤꯌꯦꯟꯁ ꯂꯩꯕꯁꯤ ꯌꯥꯝ ꯅꯨꯡꯉꯥꯏ ꯌꯥꯝ ꯅꯨꯡꯉꯥꯏ ꯃꯔꯨꯞꯈꯣꯏꯒ ꯆꯪꯃꯤꯟꯅꯔꯒ ꯑꯗꯨꯝ ꯔꯟꯅꯤꯡ ꯃꯣꯔꯅꯤꯡ ꯋꯥꯛ ꯃꯣꯔꯅꯤꯡ ꯖꯣꯒꯤꯡꯒꯨꯝꯕ ꯑꯗꯨꯝ ꯔꯟ ꯇꯧꯕꯁꯦ ꯌꯥꯝ ꯅꯨꯡꯉꯥꯏ ꯑꯗꯨꯒ ꯑꯩꯈꯣꯏ ꯑꯩꯈꯣꯏꯒꯤ ꯐꯤꯖꯤꯀꯦꯜ ꯑꯩꯈꯣꯏꯒꯤ ꯍꯛꯆꯥꯡ ꯅꯨꯡꯉꯥꯏꯕ ꯐꯪꯉꯤ